ꯃꯅꯤꯄꯨꯔꯗ ꯂꯩꯕ ꯑꯅꯥ ꯂꯥꯏꯌꯦꯡꯒꯤ ꯑꯣꯏꯕ ꯏꯟꯐ꯭ꯔꯥꯏꯁꯇ꯭ꯔꯛꯆꯔ ꯑꯁꯤ ꯌꯥꯝꯅ ꯐꯒꯠꯂꯦ ꯍꯥꯟꯅꯒ ꯃꯥꯟꯅꯗ꯭ꯔꯦ ꯍꯥꯟꯅꯒꯤ ꯃꯇꯝꯗꯗꯤ ꯈꯔ ꯁꯥꯊꯤꯕ ꯂꯥꯏꯑꯣꯡ ꯑꯣꯏꯔꯕꯗꯤ ꯃꯅꯤꯄꯨꯔꯒꯤ ꯃꯄꯥꯟꯗ ꯄꯨꯔꯒ ꯂꯥꯏꯌꯦꯡꯕ ꯗꯔꯀꯥꯔ ꯇꯥꯔꯝꯃꯤ ꯑꯗꯨꯕꯨ ꯍꯧꯖꯤꯛꯇꯤ ꯃꯄꯥꯟ ꯂꯝꯗ ꯄꯨꯗ꯭ꯔꯁꯨ ꯌꯥꯔꯦ ꯃꯅꯤꯄꯨꯔꯗ ꯃꯈꯜ ꯀꯌꯥꯒꯤ ꯑꯐꯕ ꯍꯣꯁꯄꯤꯇꯥꯜꯁꯤꯡ ꯂꯤꯡꯗꯨꯅ ꯑꯩꯈꯣꯏꯒꯤ ꯂꯥꯏꯅꯥ ꯂꯥꯏꯅ ꯂꯥꯏꯌꯦꯡꯕ ꯌꯥꯔꯦ ꯍꯥꯟꯅꯒꯤ ꯃꯇꯝꯗꯗꯤ ꯃꯅꯤꯄꯨꯔꯗ ꯗꯣꯛꯇꯔ ꯑꯃꯗꯤ ꯅꯔꯁ ꯃꯔꯥꯡ ꯀꯥꯏꯅ ꯂꯩꯇꯕꯅ ꯃꯔꯝ ꯑꯣꯏꯔꯒ ꯑꯅꯥ ꯂꯥꯏꯌꯦꯡ ꯂꯩꯕꯗ ꯋꯥꯈꯜ ꯋꯥꯅꯔꯝꯃꯤ ꯑꯗꯨꯕꯨ ꯍꯧꯖꯤꯛꯇꯤ ꯃꯅꯤꯄꯨꯔꯗꯁꯨ ꯃꯇꯤꯛ ꯆꯥꯔꯕ ꯗꯣꯛꯇꯔ ꯀꯌꯥ ꯂꯩꯔꯦ ꯃꯅꯤꯄꯨꯔꯒꯤ ꯃꯤꯌꯥꯝꯒꯤ ꯗꯔꯀꯥꯔꯁꯤꯡꯕꯨ ꯊꯨꯡꯍꯟꯅꯕ ꯍꯣꯁꯄꯤꯇꯥꯜ ꯀ꯭ꯂꯤꯅꯤꯛ ꯑꯃꯗꯤ ꯍꯦꯜꯠ ꯀꯦꯌꯔ ꯋꯥꯀꯔꯁꯤꯡ ꯃꯇꯤꯛ ꯆꯥꯅ ꯂꯩꯔꯦ ꯃꯅꯤꯄꯨꯔꯗ ꯂꯥꯏꯔꯤꯛ ꯍꯩꯕ ꯍꯦꯜꯠ ꯀꯦꯌꯔ ꯋꯥꯀꯔ ꯁꯤꯡ ꯌꯥꯝ ꯃꯔꯥꯡ ꯀꯥꯏꯅ ꯂꯩꯔꯦ ꯃꯅꯤꯄꯨꯔꯒꯤ ꯃꯅꯨꯡ ꯍꯟꯖꯤꯟꯅ ꯂꯩꯕ ꯂꯝꯁꯤꯡꯗꯁꯨ ꯃꯦꯗꯤꯀꯦꯜ ꯃꯣꯕꯥꯏꯜ ꯇꯤꯝ ꯁꯦꯝꯗꯨꯅ ꯃꯅꯤꯄꯨꯔ ꯁꯤꯟꯕ ꯊꯨꯡꯅ ꯑꯅꯥ ꯂꯥꯏꯌꯦꯡꯕꯗ ꯃꯇꯦꯡ ꯄꯥꯡꯂꯤ ꯑꯩꯈꯣꯏꯒꯤ ꯁꯔꯀꯥꯔꯅ ꯂꯥꯏꯔꯕ ꯃꯤꯌꯥꯝꯁꯤꯡꯗ ꯆꯤꯐ ꯃꯤꯅꯤꯁꯇꯔ ꯍꯛꯁꯦꯜ ꯀꯥꯔꯠ ꯁꯦꯝꯍꯟꯗꯨꯅ ꯍꯣꯁꯄꯤꯇꯥꯜꯗ ꯂꯥꯏꯌꯦꯡꯕꯗꯁꯨ ꯌꯥꯝ ꯆꯥꯎꯅ ꯃꯇꯦꯡ ꯄꯥꯡꯂꯤ